ꯏꯖꯨꯀꯦꯁꯟꯒꯤ ꯃꯇꯝꯗꯗꯤ ꯀꯌꯥ ꯑꯋꯔꯅꯦꯁ ꯂꯩꯇꯦ ꯑꯗꯨꯕꯨ ꯑꯅꯥ ꯑꯌꯦꯛꯒꯤꯗꯨꯗꯤ ꯌꯦꯡꯕꯤꯑꯦ ꯒꯣꯔꯃꯦꯟꯅ ꯐꯖꯅ ꯍꯥꯏꯕꯗꯤ ꯑꯉꯥꯡꯈꯣꯏꯒꯤ ꯄꯣꯂꯨ ꯄꯤꯊꯛꯄ ꯑꯗꯨꯒ ꯍꯤꯗꯥꯛ ꯀꯥꯞꯄ ꯑꯗꯨꯒꯨꯝꯕ ꯆꯥꯡ ꯅꯥꯏꯅ ꯐꯖꯅ ꯊꯥꯕꯤ ꯑꯗꯨꯒ ꯀꯣꯔꯣꯅꯥ ꯀꯣꯔꯣꯅꯥꯒꯤ ꯃꯇꯝꯗꯁꯨ ꯌꯨꯝ ꯌꯨꯝ ꯑꯃ ꯑꯃꯗ ꯑꯗꯨꯝ ꯆꯠꯂꯒ ꯍꯤꯗꯥꯛ ꯀꯥꯞꯇꯕ ꯈꯣꯏꯁꯦ ꯐꯥꯔꯒ ꯍꯤꯗꯥꯛꯁꯤꯡꯁꯦ ꯂꯣꯏꯅꯃꯛ ꯈꯨꯟꯒꯤ ꯆꯤꯡꯒꯤ ꯃꯤꯁꯤꯡꯁꯦ ꯐꯖꯅ ꯀꯥꯞꯄꯤ ꯍꯤꯗꯥꯛꯁꯤꯡꯁꯤꯁꯨ ꯑꯗꯨꯒꯤ ꯑꯅꯥ ꯑꯌꯦꯛ ꯂꯣꯝꯗꯗꯤ ꯐꯣꯔꯃꯦꯟ ꯐꯖꯅ ꯌꯦꯡꯕꯤꯌꯦ